ꯅꯔ꯭ꯁ ꯑꯩꯒꯤ ꯕꯦꯗ ꯅꯝꯕꯔ ꯊꯔꯇꯤꯋꯥꯟꯒꯤ ꯄꯦꯁꯟꯗꯨꯅꯦ ꯑꯗꯣ ꯑꯍꯣꯏ ꯍꯣꯏ ꯑꯗꯨ ꯑꯩꯒꯤꯁꯦ ꯍꯛꯆꯥꯡꯁꯣꯕꯨ ꯏꯁꯣꯟ ꯁꯣꯟꯊꯕꯒꯨꯝ ꯇꯧꯕ ꯀꯔꯤ ꯀꯔꯝꯕ ꯂꯥꯏꯋꯣꯡ ꯂꯩꯔꯤꯕꯅꯣ ꯑꯍꯣꯏ ꯗꯥꯛꯇꯔ ꯑꯗꯨꯕꯨ ꯈꯤꯇꯪ ꯊꯨꯅꯥ ꯀꯪꯈꯠꯄ ꯌꯥꯕ ꯊꯧꯋꯣꯡꯒ ꯑꯝꯇ ꯂꯩꯇ꯭ꯔꯕꯔꯣ ꯈ꯭ꯋꯥꯡꯁꯨ ꯈ꯭ꯋꯥꯡꯅꯦ ꯑꯗꯣ ꯅꯍꯥꯟꯗꯤ ꯏꯇꯧ ꯇꯧꯍꯧꯗꯕ ꯑꯗꯣ ꯉꯁꯤ ꯉꯔꯥꯡꯁꯦ ꯀꯣꯛꯁꯦ ꯈꯔ ꯈꯔ ꯀꯟꯅ ꯉꯥꯎꯒꯨꯝ ꯆꯤꯛꯀꯨꯝ ꯇꯧꯕꯗꯧ ꯇꯧꯕ ꯑꯗꯨꯝ ꯃꯁꯤꯗꯤ ꯑꯗꯨꯝ ꯇꯣꯏꯅ ꯆꯤꯛꯏ ꯍꯥꯏꯇꯥꯔꯦ ꯑꯗꯨꯝ ꯍꯦꯛ ꯑꯣ ꯑꯗꯨ ꯗꯣꯛꯇꯔ ꯁꯥꯍꯦꯕꯇꯤ ꯎꯅꯅꯕꯒꯤ ꯃꯋꯣꯡꯗꯤ ꯅꯔ꯭ꯁ ꯍꯣꯏꯅ ꯅꯔ꯭ꯁ ꯑꯗꯣ ꯅꯍꯥꯟꯒꯤ ꯑꯩꯒꯤ ꯔꯤꯖꯜ ꯔꯤꯄꯣꯔꯠ ꯑꯃ ꯂꯥꯛꯀꯅꯤ ꯍꯥꯏꯕꯗꯨꯅ ꯀꯃꯥꯏꯅ ꯂꯩꯈ꯭ꯔꯕ ꯑꯣ ꯑꯗꯨ ꯑꯣꯏꯇꯥꯔꯒꯗꯤ ꯑꯩꯁꯦ ꯃꯇꯝ ꯈꯔ ꯌꯨꯝꯗ ꯍꯥꯏꯙꯖꯕ ꯌꯥꯒꯗ꯭ꯔꯥ ꯑꯩꯁꯦ ꯁꯨꯝ ꯂꯩꯕꯁꯤꯁꯨ ꯋꯥꯔꯛꯀꯨꯝ ꯇꯧꯕ ꯑꯣ ꯑꯣ ꯑꯗꯨꯗꯤ ꯅꯔ꯭ꯁ ꯑꯗꯨꯗꯤ ꯑꯩꯁꯦ ꯀꯔꯤ ꯀꯔꯤ ꯆꯥꯕꯥ ꯈ꯭ꯔ ꯈ꯭ꯔ ꯌꯥꯔꯕ꯭ꯔꯥ ꯀꯃꯥꯏꯅ ꯇꯧꯁꯤꯒꯦ ꯍꯣꯏ ꯌꯥꯝ ꯅꯨꯡꯉꯥꯏꯖꯔꯦ ꯑꯗꯨꯗꯤ